ꯐꯥꯈꯤꯕ ꯌꯥꯎꯈ꯭ꯔꯦ ꯃꯗꯨꯗ ꯑꯩꯉꯣꯟꯗ ꯃꯣꯏꯅ ꯌꯥꯝꯅ ꯆꯩꯈꯤ ꯑꯃꯗꯤ ꯒꯥꯔꯤ ꯐꯥꯎꯕ ꯃꯈꯣꯏꯅ ꯂꯧꯔꯅꯤ ꯍꯥꯏꯅ ꯑꯀꯟꯕ ꯑꯦꯛꯁꯟ ꯂꯧꯈꯤ ꯃꯗꯨꯗ ꯑꯩ ꯌꯥꯝꯅ ꯄꯥꯈꯠꯆꯩ ꯑꯃꯗꯤ ꯑꯩꯅ ꯐꯖꯅ ꯍꯥꯏꯖꯕꯗꯒꯤ ꯐꯥꯏꯟ ꯑꯣꯏꯅ ꯄꯩꯁꯥ ꯈꯔ ꯄꯤꯔꯕ ꯃꯇꯨꯡ ꯑꯩꯕꯨ ꯃꯈꯣꯏꯅ ꯃꯇꯨꯡꯗ ꯆꯦꯛꯁꯤꯟꯅ ꯆꯠꯅꯕ ꯐꯖꯅ ꯍꯥꯏꯔꯛ ꯄꯤ ꯑꯗꯨꯒ ꯑꯩꯕꯨ ꯌꯨꯝꯗ ꯁꯣꯏꯕ ꯌꯥꯎꯗꯅ ꯊꯥꯗꯣꯛꯄꯤꯔꯛꯂꯦ ꯍꯣꯏ ꯁꯦꯟꯖꯥ ꯊꯨꯝꯖꯥꯒꯤ ꯃꯇꯥꯡꯗꯁꯨ ꯑꯗꯨꯝ ꯁꯦꯟ ꯆꯥꯕꯁꯨ ꯈꯔ ꯊꯦꯡꯅꯗꯕꯗꯤ ꯅꯠꯇꯦ ꯑꯩꯅ ꯑꯗꯨꯝ ꯁꯥꯟꯅ ꯈꯣꯠꯅꯕꯒꯤ ꯆꯠꯄ ꯃꯇꯝꯗꯁꯨ ꯒꯥꯔꯤ ꯊꯧꯔ ꯆꯠꯄ ꯃꯇꯝꯗꯁꯨ ꯄꯩꯁꯥ ꯅꯨꯡꯁꯥ ꯑꯗꯨꯝ ꯂꯨꯄꯥ ꯇꯔꯥ ꯀꯨꯟꯒ ꯆꯥ ꯊꯛꯅꯧ ꯊꯛꯅꯉꯥꯏꯒ ꯍꯥꯏꯔꯒ ꯃꯌꯥꯝ ꯑꯃ ꯂꯧꯍꯧꯕꯁꯨ ꯑꯗꯨꯝ ꯌꯥꯎꯏ ꯅꯨꯃꯤꯗꯥꯡ ꯆꯠꯄꯗꯁꯨ ꯑꯗꯨꯝ ꯊꯦꯡꯅꯩ ꯁꯦꯟꯖꯥ ꯊꯨꯝꯖꯥꯁꯤꯗꯤ